ꯑꯩ ꯊꯥ ꯃꯨꯛꯀꯤ ꯃꯃꯥꯡꯗ ꯑꯩ ꯍꯤꯇꯔ ꯑꯃ ꯑꯩ ꯐꯒꯗ꯭ꯔꯥ ꯍꯥꯏꯅ ꯂꯩꯖꯔꯨꯏ ꯑꯗꯨꯕꯨ ꯍꯤꯇꯔꯗꯨ ꯂꯩꯔꯕ ꯃꯇꯨꯡꯗ ꯌꯥꯝꯅ ꯀꯥꯟꯅꯗꯕ ꯐꯤꯗꯕꯦꯛ ꯃꯌꯥꯝ ꯑꯃ ꯂꯥꯛꯑꯦ ꯂꯥꯛꯏꯕ ꯐꯤꯗꯕꯦꯛꯁꯤꯡꯗꯨꯗꯤ ꯀꯔꯤ ꯀꯔꯤꯅꯣ ꯍꯥꯏꯕ ꯃꯇꯝꯗ ꯑꯩꯈꯣꯏꯒꯤ ꯍꯥꯟꯅ ꯑꯩꯈꯣꯏꯒꯤ ꯂꯨꯄꯥ ꯆꯥꯝꯃꯉꯥꯒꯤ ꯑꯦꯂꯦꯛꯇ꯭ꯔꯤꯛ ꯕꯤꯜ ꯍꯥꯟꯕ ꯃꯇꯝꯗ ꯊꯥ ꯑꯃ ꯆꯠꯂꯝꯕꯁꯦ ꯍꯤꯇꯔꯗꯨ ꯄꯥꯜꯂꯨꯕꯗꯒꯤ ꯅꯨꯃꯤꯠ ꯇꯔꯥ ꯃꯉꯥꯅꯤ ꯐꯤꯐꯇꯤꯟ ꯗꯦꯖ ꯈꯛꯇ ꯆꯠꯂꯦ ꯁꯤꯗ ꯅꯠꯇꯅ ꯑꯃꯨꯛ ꯀꯩꯗꯧꯏ ꯍꯥꯏꯕ ꯃꯇꯝꯗ ꯑꯩꯈꯣꯏꯒꯤ ꯌꯨꯝꯗ ꯑꯉꯥꯡ ꯑꯉꯥꯡꯁꯤꯡ ꯑꯉꯥꯡ ꯃꯆꯥꯁꯤꯡ ꯂꯩꯕꯁꯤꯡꯗ ꯈꯨꯗꯣꯡ ꯊꯤꯅꯤꯡꯉꯥꯏ ꯃꯆꯥꯛ ꯃꯌꯥꯝ ꯑꯃ ꯑꯣꯏ ꯍꯥꯏꯕꯗꯤ ꯍꯤꯇꯔꯁꯤ ꯊꯥꯕ ꯊꯝꯕ ꯃꯇꯝꯗ ꯑꯉꯥꯡꯉꯩꯅ ꯈꯪꯗꯗꯅ ꯄꯥꯏꯁꯤꯜꯂꯨꯕ ꯌꯥꯎꯗꯅ ꯈꯣꯠꯇꯅ ꯃꯌꯥꯝ ꯑꯃ ꯆꯤꯡꯗ ꯈꯣꯠꯇꯅ ꯇꯧꯕꯒꯤ ꯔꯤꯛꯁ ꯃꯌꯥꯝ ꯑꯃꯁꯨ ꯂꯩꯕꯅꯤꯅ ꯑꯉꯥꯡꯕꯨ ꯁꯦꯟꯅꯒꯗ꯭ꯔꯥ ꯍꯤꯇꯔꯗꯨꯕꯨ ꯁꯦꯟꯅꯒꯗ꯭ꯔꯥ ꯁꯤꯅ ꯑꯋꯥꯕ ꯑꯃꯁꯨ ꯑꯣꯏꯔꯦ ꯑꯗꯨꯅ ꯃꯥꯁꯤ ꯃꯩ ꯃꯩ ꯃꯥꯏ ꯃꯩ ꯆꯥꯕꯗꯨꯒꯤ ꯃꯊꯛꯇꯅ ꯍꯦꯟꯅ ꯑꯩꯈꯣꯏꯗ ꯑꯋꯥꯕ ꯑꯃ ꯄꯤꯕꯗꯧꯅ ꯊꯣꯛꯑꯦ ꯑꯗꯨꯅ ꯍꯥꯏꯔꯤꯕꯁꯤ ꯑꯩꯗꯤ ꯐꯒꯗ꯭ꯔ ꯍꯥꯏꯅ ꯈꯜꯂꯨꯔꯒ ꯐꯠꯇꯕ ꯃꯌꯥꯝ ꯑꯝꯇ ꯐꯤꯗꯕꯦꯛ ꯃꯌꯥꯝ ꯑꯝꯇ ꯂꯥꯛꯄꯁꯤꯗ ꯏꯁꯥꯁꯤꯗ ꯑꯩꯈꯣꯏ ꯅꯨꯡꯉꯥꯏꯇꯕ ꯃꯌꯥꯝ ꯑꯃ ꯄꯣꯛ ꯑꯗꯒꯤ ꯈꯪꯗꯦ ꯃꯥꯁꯦ ꯑꯩ ꯑꯩꯒꯤ ꯑꯩꯒꯤ ꯃꯣꯠꯇꯗꯤ ꯃꯥꯁꯦ ꯑꯩꯗꯤ ꯍꯟꯗꯣꯛꯅꯤꯡꯕ ꯑꯃꯕꯨ ꯌꯥꯎꯔꯕꯅꯤ ꯃꯥꯁꯦ ꯍꯥꯏꯗꯤ ꯍꯤꯇꯔꯁꯦ ꯃꯥꯁꯦ ꯂꯧꯔꯨꯔꯒ ꯃꯥꯁꯦ ꯃꯩ ꯆꯥꯕ ꯄ꯭ꯂꯁ ꯑꯗꯒꯤ ꯑꯉꯥꯡꯁꯤꯡꯒꯤ ꯑꯣꯏꯕ ꯃꯌꯥꯝ ꯑꯃ ꯈꯜꯂꯨꯔꯒꯗꯤ ꯑꯩꯁꯦ ꯂꯩꯔꯨꯔꯒ ꯑꯩꯁꯦ ꯃꯥꯁꯦ ꯃꯃꯟ ꯌꯥꯝꯅꯁꯨ ꯂꯩꯔꯨꯔꯦ ꯂꯩꯔꯨꯔꯕ ꯃꯇꯨꯡꯁꯤꯗ ꯃꯥꯁꯦ ꯑꯩꯗꯤ ꯌꯥꯔꯒꯗꯤ ꯍꯟꯕꯨ ꯍꯟꯗꯣꯛꯅꯤꯡꯂꯕꯅꯤ ꯃꯥꯁꯦ ꯑꯗꯣ ꯁꯤꯅꯤ ꯃꯥꯒꯤ ꯐꯤꯕꯕꯦꯛ ꯍꯥꯏꯕꯕꯨ ꯃꯥꯒꯤ ꯐꯠꯇꯕ ꯃꯥꯒꯤ ꯑꯩꯅ ꯁꯤꯖꯤꯟꯅꯔꯨꯕꯗ ꯁꯤꯖꯤꯟꯅꯔꯨꯕ ꯃꯇꯝꯗ ꯑꯩꯉꯣꯟꯗ ꯊꯦꯡꯅꯕ ꯃꯥꯒꯤ ꯈꯨꯗꯣꯡ ꯆꯥꯗꯕ ꯃꯌꯥꯝ ꯑꯁꯦ ꯁꯤ ꯍꯥꯏꯔꯤꯕꯁꯤꯡꯁꯤ